ꯑꯩꯒꯤ ꯃꯐꯝꯗ ꯂꯩꯕ ꯀꯂꯥꯒꯤ ꯃꯑꯣꯡ ꯍꯥꯏꯔꯒꯗꯤ ꯑꯩ ꯃꯦꯀꯞ ꯇꯧꯕ ꯈꯔ ꯍꯩꯖꯩ ꯃꯤꯉꯣꯟꯗ ꯀꯦꯕ ꯈꯣꯠꯄ ꯑꯗꯒꯤ ꯑꯩꯒꯤ ꯄꯥꯝꯖꯕ ꯍꯣꯕꯤꯁꯤꯁꯨ ꯀꯂꯥꯅꯦ ꯂꯥꯏ ꯌꯦꯛꯄ ꯈꯣꯠꯄ ꯑꯗꯨ ꯃꯇꯝ ꯁꯪꯕ ꯃꯇꯝꯗ ꯑꯌꯥꯝꯕ ꯃꯇꯝꯗ ꯑꯗꯒꯤ ꯑꯉꯥꯡꯁꯤꯡꯒꯤ ꯂꯥꯏ ꯌꯦꯛꯄꯕꯨ ꯑꯣꯏꯒꯦꯔꯥ ꯍꯣꯝꯋꯥꯔꯛꯄꯨ ꯑꯣꯏꯒꯦꯔꯥ ꯀ꯭ꯔꯥꯐꯀꯤ ꯁꯥꯕꯒꯤ ꯊꯕꯛꯁꯤꯡꯁꯦ ꯑꯩꯉꯣꯟꯗ ꯑꯗꯨꯝ ꯑꯉꯥꯡ ꯃꯌꯥꯝꯖꯦ ꯑꯌꯥꯝꯕ ꯑꯗꯨꯝ ꯍꯥꯏ ꯑꯗꯨ ꯃꯊꯛꯇ ꯍꯧꯖꯤꯛ ꯍꯧꯖꯤꯛ ꯑꯩꯅ ꯃꯦꯀꯞꯁꯦ ꯑꯩꯅ ꯐ꯭ꯔꯤ ꯂꯦꯟꯁꯔ ꯑꯣꯏꯅ ꯍꯧꯖꯤꯛ ꯍꯧꯖꯤꯛꯁꯦ ꯑꯩꯅ ꯃꯇꯝ ꯁꯪꯕ ꯃꯇꯝꯗ ꯑꯩꯒꯤ ꯊꯕꯛꯀꯤ ꯃꯇꯝ ꯁꯪꯕ ꯃꯇꯝꯗ ꯑꯩ ꯑꯗꯨꯝ ꯃꯦꯀꯞ ꯇꯧꯕ ꯆꯠꯂꯤ ꯑꯗꯨ ꯆꯠꯄ ꯃꯇꯝꯗ ꯃꯤꯉꯩꯗꯨꯅ ꯄꯥꯝꯕ ꯄꯥꯝ ꯑꯩꯒꯤ ꯃꯦꯀꯞꯇꯨ ꯄꯥꯝꯕꯒꯤꯗꯃꯛꯇ ꯃꯣꯏ ꯑꯃꯨꯛꯛꯁꯨ ꯂꯥꯛꯄꯤꯌꯨ ꯈꯣꯠꯄꯤꯌꯣꯅ ꯍꯥꯏꯔꯛꯄꯁꯨ ꯃꯌꯥꯝ ꯌꯥꯎꯋꯤ ꯑꯗꯨꯒꯨꯝꯕ ꯃꯇꯝꯗ ꯍꯥꯏꯔꯛꯄꯗ ꯑꯩꯒꯤ ꯊꯕꯛꯇꯣ ꯃꯣꯏꯅ ꯑꯦꯁꯦꯞ ꯇꯧꯕꯤꯕꯒꯤꯗꯃꯛꯇ ꯑꯩ ꯌꯥꯝ ꯅꯨꯡꯉꯥꯏ ꯑꯗꯨꯒ ꯀꯩꯒꯨꯝꯕ ꯃꯇꯝꯗ ꯑꯣꯗꯔ ꯐꯪꯗꯕꯁꯨ ꯌꯥꯝ ꯌꯥꯎꯋꯦ ꯍꯧꯖꯤꯛ ꯍꯧꯖꯤꯛꯁꯦ ꯍꯧꯖꯤꯛ ꯑꯋꯥ ꯑꯅꯥ ꯇꯥꯕꯒꯤ ꯑꯗꯨꯒ ꯄꯩꯁꯥꯒꯤ ꯀꯩꯅꯣ ꯂꯩꯅ ꯑꯗꯨꯒꯨꯝꯕ ꯀꯟꯗꯤꯁꯟ ꯈꯔ ꯂꯩꯕꯒꯤꯗꯃꯛꯇ ꯑꯩꯈꯣꯏ ꯁꯤꯒꯨꯝꯕ ꯊꯕꯛꯁꯦ ꯍꯧꯖꯤꯛ ꯀ꯭ꯌꯥ ꯂꯥꯛꯄꯁꯨ ꯋꯥꯠꯂꯦ ꯃꯦꯀꯞꯀꯤ ꯀꯦꯕ ꯈꯣꯠꯄ ꯑꯗꯒꯤ ꯌꯦꯛꯄ ꯈꯣꯠꯄꯒꯤ ꯊꯕꯛꯁꯦ ꯑꯗꯨꯒ ꯍꯥꯏꯖꯅꯤꯡꯕ ꯑꯃꯅ ꯍꯧꯖꯤꯛ ꯍꯧꯖꯤꯛꯀꯤ ꯑꯩ ꯏꯁꯥꯒꯤ ꯑꯣꯏꯅ ꯀꯩꯅꯣ ꯇꯧꯕ ꯏꯁꯥꯒꯤ ꯑꯣꯏꯅ ꯗꯨꯀꯥꯟ ꯍꯥꯡꯕꯁꯨ ꯉꯝꯗ꯭ꯔꯤ ꯑꯗꯨꯒ ꯉꯝꯅꯕꯖꯨ ꯍꯣꯠꯅꯔꯤ ꯁꯤꯒꯨꯝꯕ ꯃꯤꯒꯤ ꯁꯛꯆꯨ ꯍꯦꯟꯅ ꯐꯖꯍꯟꯕ ꯍꯦꯟꯅ ꯀꯟꯐꯤꯗꯦꯟꯁ ꯂꯩꯍꯟꯅꯕꯒꯤꯗꯃꯛꯇ ꯑꯩ ꯃꯦꯀꯞꯁꯦ ꯐꯖꯅ ꯇꯧꯅꯤꯡꯉꯦ ꯑꯗꯨ ꯇꯧꯕ ꯉꯝꯅꯕꯁꯨ ꯍꯣꯠꯅꯒꯅꯤ ꯅꯨꯡꯉꯥꯏꯇꯕ ꯈꯨꯗꯣꯡꯆꯥꯕ ꯍꯥꯏꯕꯨ ꯅꯨꯡꯗꯥꯡꯗ ꯂꯨꯍꯣꯡꯕꯒꯨꯝꯕꯗ ꯆꯠꯄ ꯈꯣꯠꯄꯗ ꯍꯤꯞꯄ ꯈꯣꯠꯄꯒꯤ ꯑꯗꯨꯒꯨꯝꯕ ꯅꯨꯡꯉꯥꯏꯇꯕ ꯅꯨꯄꯤ ꯑꯣꯏꯕꯒꯤ ꯑꯗꯨꯃꯥꯏꯅ ꯈꯔ ꯊꯝꯖꯅꯤꯡꯉꯦ